ꯑꯩꯅ ꯑꯦꯃꯥꯖꯣꯟꯗꯒꯤ ꯑꯦꯕꯟꯒꯤ ꯄ꯭ꯔꯗꯛ ꯑꯃ ꯆꯦꯟꯖꯕꯅꯦ ꯑꯗꯣ ꯑꯣꯞꯐ꯭ꯔ ꯂꯩꯔꯝꯃꯦ ꯑꯣꯞꯐ꯭ꯔ ꯂꯩꯔꯝꯕꯗꯒꯤ ꯑꯩꯅ ꯑꯣꯞꯐ꯭ꯔꯗ ꯂꯧꯖꯔꯦ ꯑꯗꯣ ꯃꯥꯅ ꯄꯤꯔꯤꯕ ꯄ꯭ꯔꯥꯏꯁꯇꯨꯒ ꯃꯥꯒꯤ ꯄ꯭ꯔꯗꯛꯇꯨꯒ ꯌꯥꯝꯅ ꯈꯦꯅꯅ ꯍꯥꯏꯕꯗꯤ ꯄ꯭ꯔꯥꯏꯁꯇꯨꯒ ꯄ꯭ꯔꯥꯏꯁꯇꯨꯅ ꯈꯤꯇꯪ ꯍꯥꯏꯕꯗꯤ ꯄꯣꯠꯇꯨꯅ ꯌꯥꯝ ꯊꯤꯅ ꯐꯔꯝꯃꯦ ꯑꯩ ꯑꯗꯨ ꯁꯤꯖꯤꯟꯅꯕꯗꯒꯤ ꯑꯩꯒꯤ ꯃꯥꯏꯗ ꯗꯥꯔꯛ ꯏꯁꯄꯣꯠ ꯂꯩꯔꯝꯕ ꯑꯃꯁꯨꯡ ꯕ꯭ꯂꯦꯛ ꯁꯔꯀꯜ ꯂꯩꯔꯝꯕ ꯌꯥꯝ ꯊꯤꯅ ꯐꯔꯦ ꯌꯥꯝ ꯐꯕꯒꯤ ꯆꯥꯡ ꯍꯥꯏꯕꯁꯤ ꯌꯥꯝꯅ ꯐꯔꯦ ꯑꯗꯨꯒ ꯃꯥꯏꯁꯨ ꯒ꯭ꯂꯣ ꯌꯥꯝꯅ ꯀꯥꯍꯜꯂꯤ ꯃꯥꯅ ꯐꯕꯒꯤ ꯆꯥꯡꯁꯦ ꯃꯥꯅ ꯌꯥꯝ ꯐꯩ ꯃꯥꯏꯗ ꯒ꯭ꯂꯣ ꯀꯩꯍꯜꯂꯤ ꯃꯥꯏꯗ ꯗꯥꯔꯛ ꯏꯁꯄꯣꯗ ꯂꯩꯔꯝꯕ ꯑꯃꯁꯨꯡ ꯕ꯭ꯂꯦꯛ ꯁꯔꯀꯜ ꯂꯩꯔꯝꯕ ꯂꯣꯏꯅ ꯃꯥꯅ ꯐꯍꯜꯂꯤ ꯑꯗꯨ ꯑꯣꯐ꯭ꯔ ꯂꯩꯕꯅꯤ ꯃꯌꯥꯝꯁꯨ ꯇ꯭ꯔꯥꯏ ꯇꯧꯕꯤꯌꯨ